ꯃꯅꯤꯄꯨꯔ ꯑꯥꯔꯠꯁ ꯑꯦꯟ ꯀꯜꯆꯔꯒꯤ ꯃꯇꯥꯡꯗ ꯑꯩ ꯉꯁꯤ ꯈꯔ ꯍꯥꯏꯖꯒꯦ ꯑꯩꯈꯣꯏꯗꯤ ꯆꯤꯡꯗ ꯂꯩꯕ ꯃꯤꯑꯣꯏ ꯑꯃꯅꯤꯅ ꯑꯩꯈꯣꯏꯅ ꯑꯩꯈꯣꯏꯅ ꯋꯥ ꯑꯁꯤ ꯑꯌꯥꯝꯕ ꯃꯇꯝꯗ ꯁꯤꯖꯤꯟꯅꯩ ꯊꯕꯛ ꯑꯃ ꯇꯧꯕ ꯃꯇꯝꯗ ꯑꯩꯍꯣꯏꯅ ꯋꯥ ꯑꯁꯤ ꯑꯌꯥꯝꯕ ꯃꯇꯝꯗ ꯑꯗꯨ ꯄꯣꯠꯊꯣꯛ ꯀꯔꯤ ꯀꯔꯤ ꯊꯕꯛꯀꯤꯗꯃꯛꯇ ꯑꯩꯈꯣꯏꯅ ꯌꯥꯝꯅ ꯁꯤꯖꯤꯟꯅꯩ ꯋꯥ ꯑꯁꯤꯒꯤ ꯃꯇꯦꯡꯅ ꯑꯩꯈꯣꯏꯅ ꯊꯨꯝꯃꯣꯛ ꯐꯥꯏꯒꯨꯝꯕ ꯂꯣꯡꯒꯨꯝꯕ ꯃꯌꯥꯝ ꯑꯃ ꯁꯥꯕ ꯌꯥꯏ ꯑꯩꯈꯣꯏꯅ ꯊꯨꯝꯃꯣꯛꯀꯤ ꯀꯥꯟꯅꯕ ꯍꯥꯏꯕꯁꯤ ꯄꯩꯌꯥ ꯃꯇꯧ ꯀꯔꯝꯅ ꯑꯩꯈꯣꯏꯅ ꯊꯨꯝꯃꯣꯛ ꯑꯁꯤ ꯁꯥꯕ꯭ꯔꯥ ꯍꯥꯏꯔꯕꯗꯤ ꯊꯨꯝꯃꯣꯛ ꯑꯁꯤ ꯑꯩꯈꯣꯏꯅ ꯄꯩꯌꯥ ꯑꯁꯤ ꯆꯣꯠꯂꯤꯉꯩꯗ ꯌꯥꯟꯊꯠꯂꯒ ꯄꯩꯌꯥ ꯋꯥ ꯑꯁꯤ ꯆꯣꯠꯂꯤꯉꯩꯗ ꯌꯥꯟꯊꯠꯂꯒ ꯄꯩꯌꯥ ꯑꯣꯏꯅ ꯁꯤꯔꯒ ꯅꯨꯡꯁꯥꯗ ꯈꯔ ꯐꯧꯗꯣꯛꯂꯒ ꯑꯩꯈꯣꯏꯅ ꯊꯨꯝꯃꯣꯛ ꯑꯁꯤ ꯁꯥꯕꯅꯤ ꯊꯨꯝꯃꯣꯛ ꯑꯁꯤ ꯑꯩꯈꯣꯏꯅ ꯀꯌꯥꯃꯨꯛ ꯗꯔꯀꯥꯔ ꯑꯣꯏꯒꯦ ꯍꯥꯏꯔꯕꯗ ꯌꯨꯝꯒꯤ ꯊꯕꯛ ꯀꯔꯤ ꯀꯔꯤ ꯇꯧꯕ ꯃꯇꯝꯗ ꯑꯩꯈꯣꯏꯅ ꯐꯧ ꯌꯩꯕ ꯃꯇꯝ ꯑꯣꯏꯔꯣ ꯑꯩꯈꯣꯏꯅ ꯊꯨꯝꯃꯣꯛ ꯑꯁꯤ ꯐꯧ ꯌꯩꯕ ꯃꯇꯝꯗ ꯐꯧ ꯍꯥꯞꯅꯕꯗꯁꯨ ꯁꯤꯖꯤꯟꯅꯩ ꯕꯖꯥꯔꯗ ꯑꯦꯟꯁꯥꯡ ꯄꯣꯠꯂꯝꯁꯤꯡ ꯀꯔꯤ ꯀꯔꯤ ꯌꯣꯟꯅꯉꯥꯏ ꯄꯨꯕ ꯃꯇꯝꯗꯁꯨ ꯑꯩꯈꯣꯏꯅ ꯁꯤꯖꯤꯟꯅꯩ ꯑꯗꯨꯒ ꯑꯗꯨꯗꯒꯤ ꯍꯦꯟꯗꯣꯛꯇꯨꯅ ꯑꯩꯈꯣꯏꯅ ꯁꯝ ꯑꯁꯤꯁꯨ ꯀꯃꯥꯏꯅ ꯁꯥꯕ꯭ꯔꯥ ꯍꯥꯏꯗꯨ ꯍꯥꯏꯖꯒꯦ ꯁꯝ ꯑꯁꯤꯁꯨ ꯋꯥꯗꯒꯤ ꯄꯩꯌꯥ ꯁꯤꯗꯣꯛꯂꯒ ꯁꯥꯕꯅꯤ ꯑꯩꯈꯣꯏꯅ ꯆꯤꯡꯗ ꯑꯦꯟꯁꯥꯡ ꯅꯥꯄꯤ ꯊꯥꯕ ꯆꯠꯄ ꯃꯇꯝꯗ ꯁꯝꯗ ꯑꯩꯈꯣꯏꯅ ꯌꯣꯠꯄꯥꯛ ꯃꯆꯥ ꯑꯗꯒꯤ ꯊꯥꯡꯒꯨꯝꯕ ꯑꯁꯤ ꯑꯌꯥꯝꯕ ꯀꯩꯅꯣ ꯑꯌꯥꯝꯕ ꯃꯇꯝꯗ ꯑꯩꯈꯣꯏꯅ ꯃꯗꯨꯗ ꯍꯥꯞꯇꯨꯅ ꯑꯩꯈꯣꯏꯅ ꯁꯤꯖꯤꯟꯅꯕꯅꯤ ꯑꯗꯨꯒ ꯑꯩꯈꯣꯏꯅ ꯑꯦꯟꯁꯥꯡ ꯅꯥꯄꯤ ꯆꯤꯡꯗꯒꯤ ꯄꯨꯊꯔꯛꯀꯦ ꯍꯥꯏꯔꯁꯨ ꯁꯝ ꯑꯗꯨ ꯀꯣꯛꯇ ꯄꯨꯗꯨꯅ ꯑꯩꯈꯣꯏꯅ ꯍꯥꯞꯆꯕꯅꯤ ꯑꯗꯨꯒ ꯑꯩꯈꯣꯏꯅ ꯄꯣꯂꯥꯡꯒꯨꯝꯕ ꯑꯗꯒꯤ ꯇꯨꯡꯒꯣꯟꯒꯨꯝꯕ ꯑꯗꯨꯁꯨ ꯃꯌꯥꯝ ꯑꯃ ꯁꯤꯖꯤꯟꯅꯕ ꯌꯥꯏ ꯑꯗꯨꯅ ꯑꯩꯈꯣꯏꯅ ꯋꯥ ꯑꯁꯤ ꯑꯗꯨꯛꯀꯤ ꯃꯇꯤꯛ ꯑꯩꯈꯣꯏꯅ ꯏꯝꯄꯣꯔꯇꯦꯟꯁ ꯑꯣꯏꯅ ꯂꯧꯖꯩ ꯑꯗꯨꯒ ꯋꯥ ꯑꯁꯤꯒꯤ ꯃꯇꯦꯡꯅ ꯑꯩꯈꯣꯏꯅ ꯊꯥꯏꯅꯒꯤ ꯌꯨꯝ ꯑꯩꯈꯣꯏꯗꯤ ꯏꯅ ꯀꯨꯞꯂꯒ ꯑꯌꯥꯝꯕ ꯂꯩꯕ ꯌꯨꯝꯅꯤ ꯑꯗꯨꯅ ꯌꯨꯝ ꯑꯁꯤ ꯑꯩꯈꯣꯏꯅ ꯋꯥ ꯑꯁꯤ ꯄꯩꯌꯥ ꯁꯤꯗꯣꯛꯂꯒ ꯌꯨꯝ ꯑꯁꯤ ꯄꯩꯌꯥꯅ ꯄꯨꯜꯂꯒ ꯌꯨꯝꯕꯤꯁꯨ ꯋꯥꯅ ꯑꯣꯏꯔꯒ ꯑꯌꯥꯝꯕ ꯁꯤꯖꯤꯟꯅꯕꯅꯤ ꯑꯗꯨꯒ ꯑꯩꯈꯣꯏ ꯆꯤꯡꯗ ꯂꯩꯕ ꯑꯩꯈꯣꯏꯗꯤ ꯌꯨꯝ ꯑꯀꯣꯏꯕꯗ ꯈꯥꯗꯣꯛ ꯈꯥꯖꯤꯟ ꯏꯪꯈꯣꯟꯒꯤ ꯈꯥꯗꯣꯛ ꯈꯥꯖꯤꯟ ꯑꯁꯤ ꯑꯩꯈꯣꯏꯅ ꯑꯌꯥꯝꯕ ꯋꯥ ꯑꯁꯤ ꯀꯛꯊꯠꯂꯒ ꯈꯥꯏꯔꯒ ꯃꯌꯥꯏꯗ ꯁꯥꯡꯅ ꯈꯥꯏꯗꯣꯛꯂꯒ ꯑꯃꯒ ꯑꯃꯒ ꯄꯨꯟꯁꯤꯟꯅꯔꯒ ꯏꯪꯈꯣꯜꯒꯨꯝꯕ ꯁꯦꯝꯕꯅꯤ ꯑꯗꯨꯅ ꯑꯩꯈꯣꯏ ꯆꯤꯡꯗ ꯑꯩꯈꯣꯏꯅ ꯁꯟꯒꯨꯝꯕ ꯑꯗꯨꯒ ꯌꯦꯟ ꯃꯀꯣꯟꯒꯨꯝꯕ ꯁꯦꯝꯒꯦ ꯍꯥꯏꯔꯕꯁꯨ ꯋꯥ ꯑꯁꯤ ꯃꯆꯥ ꯃꯆꯥ ꯈꯥꯏꯗꯣꯛꯂꯒ ꯑꯩꯈꯣꯏꯅ ꯑꯌꯥꯝꯕ ꯁꯦꯝꯕꯅꯤ ꯑꯗꯨꯒ ꯑꯩꯈꯣꯏꯅ ꯇ꯭ꯔꯦꯗꯤꯁꯟꯅꯦꯜꯒꯤ ꯑꯦꯇꯥꯌꯔ ꯇ꯭ꯔꯦꯗꯤꯁꯟꯅꯦꯜꯒꯤ ꯗ꯭ꯔꯦꯁ ꯀꯨꯝꯕ ꯁꯥꯕ ꯑꯗꯒꯤ ꯁꯦꯝꯕ ꯐꯤꯁꯥ ꯂꯣꯟꯁꯥꯗꯁꯨ ꯋꯥ ꯑꯁꯤ ꯑꯌꯥꯝꯕ ꯁꯤꯖꯤꯟꯅꯩ ꯃꯅꯤꯄꯨꯔꯒꯤ ꯑꯥꯔꯠꯁ ꯑꯦꯟ ꯀꯜꯆꯔ ꯑꯁꯤ ꯑꯁꯨꯛꯀꯤ ꯃꯇꯤꯛ ꯑꯩꯈꯣꯏ ꯋꯥꯒꯤ ꯃꯇꯦꯡꯗꯁꯨ ꯌꯥꯝꯅ ꯄꯨꯊꯣꯛꯄ ꯉꯝꯃꯤ ꯑꯩꯈꯣꯏꯅ ꯃꯣꯔꯥꯒꯨꯝꯕ ꯁꯥꯕꯁꯨ ꯑꯗꯒꯤ ꯇꯦꯕꯜꯒꯨꯝꯕ ꯁꯥꯕꯁꯨ ꯍꯧꯖꯤꯛ ꯀꯥꯟꯒꯤ ꯃꯈꯜ ꯃꯈꯜꯒꯤ ꯋꯥꯒꯤ ꯃꯇꯦꯡꯗꯒꯤ ꯄꯣꯠ ꯐꯖ ꯐꯖꯕ ꯄꯨꯊꯣꯛꯄ ꯌꯥꯔꯦ ꯑꯩꯅ ꯈꯪꯖꯕꯁꯤ ꯑꯁꯤ ꯍꯥꯏꯔꯒ ꯑꯁꯨꯝ ꯂꯣꯏꯁꯤꯜꯂꯒꯦ